ꯑꯩꯅ ꯑꯜ ꯍꯌꯥꯠꯀꯤ ꯋꯦꯕꯁꯥꯏꯠꯇꯒꯤ ꯑꯣꯔꯗꯔ ꯈꯔ ꯇꯧꯕ ꯄꯥꯝꯖꯩ ꯑꯩꯒꯤ ꯑꯦꯗ꯭ꯔꯦꯁ ꯁꯉꯥꯏꯌꯨꯝꯐꯝꯗꯒꯤꯅꯤ ꯑꯗꯨ ꯍꯧꯖꯤꯛ ꯉꯁꯤꯒꯤ ꯉꯁꯤꯒꯤꯅꯤ ꯉꯁꯤꯒꯤ ꯑꯣꯔꯗꯔꯁꯤꯗ ꯍꯥꯏꯗꯤ ꯉꯁꯤ ꯑꯩꯅ ꯇꯧꯕ ꯄꯥꯝꯃꯤꯕ ꯑꯣꯔꯗꯔꯁꯦ ꯀꯩꯀꯩ ꯑꯇꯣꯞꯄ ꯑꯣꯐꯔ ꯄꯤꯕ ꯈꯣꯠꯄ ꯂꯩꯕꯒꯦ ꯑꯩꯅ ꯑꯣꯔꯗꯔ ꯉꯁꯤ ꯇꯧꯕ ꯄꯥꯝꯂꯤꯕꯁꯦ ꯕ꯭ꯔꯤꯌꯥꯅꯤ ꯐꯨꯜ ꯑꯅꯤ ꯄꯥꯝꯖꯩ ꯑꯗꯒꯤ ꯐ꯭ꯔꯥꯏ ꯔꯥꯏꯁꯀꯨꯝꯕ ꯑꯗꯒꯤ ꯆꯤꯛꯀꯟ ꯁꯤꯛꯁꯇꯤ ꯐꯥꯏꯚꯀꯨꯝꯕ ꯑꯩꯅ ꯈꯔ ꯄꯥꯝꯖꯩ ꯑꯗꯨ ꯉꯁꯤꯒꯤ ꯑꯣꯔꯗꯔꯁꯤꯗ ꯀꯌꯥꯝ ꯀꯔꯝꯍꯥꯏꯅ ꯀꯔꯝ ꯀꯔꯝꯕ ꯑꯣꯐꯔ ꯂꯩꯕꯒꯦ ꯑꯗꯨꯁꯨ ꯈꯪꯅꯤꯡꯉꯤ ꯑꯗꯒꯤ